ꯐꯥꯔꯁ ꯖꯅꯋꯥꯔꯤ ꯅꯥꯏꯟꯇꯤꯟ ꯅꯥꯏꯟꯇꯤ ꯁꯦꯀꯦꯟ ꯃꯥꯔꯆ ꯅꯥꯏꯟꯇꯤꯟ ꯅꯥꯏꯟꯇꯤ ꯅꯥꯏꯟ ꯁꯕꯦꯟ ꯑꯦꯄ꯭ꯔꯤꯜ ꯇꯨ ꯖꯤꯔꯣ ꯖꯤꯔꯣ ꯐꯥꯏꯚ ꯇꯦꯟ ꯃꯥꯔꯆ ꯇꯨ ꯖꯤꯔꯣ ꯁꯕꯦꯟꯇꯤꯟ ꯑꯦꯂꯕꯦꯟ ꯑꯦꯄ꯭ꯔꯤꯜ ꯇꯨ ꯖꯤꯔꯣ ꯅꯥꯏꯟꯇꯤꯟ